ꯍꯧꯖꯤꯛꯀꯥꯟ ꯑꯉꯥꯡꯁꯤꯡꯁꯤꯅ ꯁꯥꯟꯅꯕ ꯑꯅꯧꯕ ꯒꯦꯝ ꯍꯥꯏꯔꯒꯗꯤ ꯑꯩꯈꯣꯏꯒꯤ ꯃꯣꯕꯥꯏꯜ ꯒꯦꯝꯗ ꯍꯥꯏꯔꯒꯅ ꯑꯩꯈꯣꯏꯒꯤ ꯃꯣꯕꯥꯏꯜ ꯂꯤꯖꯦꯟ ꯁꯝꯅ ꯍꯥꯏꯔꯀꯥꯟꯗ ꯌꯥꯝꯅ ꯅꯨꯉꯥꯏꯕ ꯌꯥꯝꯅ ꯏꯟꯇ꯭ꯔꯦꯁꯠ ꯑꯣꯏꯕ ꯃꯁꯥꯟꯅ ꯑꯃꯅꯤ ꯃꯣꯕꯥꯏꯜ ꯂꯤꯖꯦꯟꯁꯤ ꯑꯗꯨꯒ ꯑꯩꯈꯣꯏꯒꯤ ꯑꯇꯣꯞꯄ ꯒꯦꯝ ꯑꯃ ꯍꯥꯏꯔꯒꯅ ꯑꯈꯣꯏꯒꯤ ꯄꯞꯖꯤ ꯄꯞꯖꯤ ꯍꯥꯏꯔꯤꯕ ꯄꯣꯠꯁꯤ ꯃꯤ ꯒ꯭ꯔꯨꯞ ꯁꯦꯝꯃꯒ ꯁꯥꯅꯕ ꯒꯦꯝ ꯑꯃꯅꯤ ꯃꯁꯤꯗ ꯑꯩꯈꯣꯏꯒꯤ ꯁꯥꯟꯅꯔꯤꯕ ꯑꯩꯒꯤ ꯑꯣꯄꯣꯁꯇ ꯂꯩꯔꯤꯕ ꯃꯤ ꯑꯃꯗꯨꯒ ꯃꯌꯣꯛꯅꯔꯤꯕ ꯃꯤꯌꯥꯝ ꯑꯗꯨꯒ ꯑꯩꯈꯣꯏꯒꯤ ꯑꯦꯝ ꯇꯝꯅꯔꯒ ꯃꯁꯤꯗꯒꯤ ꯑꯩꯈꯣꯏꯒꯤ ꯈꯨꯠꯊꯥꯅꯔꯒ ꯑꯗꯨꯗ ꯍꯥꯠꯄ ꯃꯤ ꯃꯁꯤꯡ ꯑꯗꯨ ꯑꯩꯈꯣꯏꯅ ꯃꯁꯤꯡ ꯄꯥꯟꯅꯔꯒ ꯄꯣꯏꯟꯠ ꯋꯥꯡꯅꯕꯅꯤ ꯄꯞꯖꯤ ꯒꯦꯝ ꯃꯁꯥꯟꯅ ꯍꯥꯏꯔꯤꯁꯤ ꯑꯗꯨꯒ ꯑꯩꯈꯣꯏꯒꯤ

ꯀ꯭ꯔꯣꯁ ꯒꯦꯝ ꯍꯥꯏꯔꯒꯅ ꯑꯩꯈꯣꯏꯒꯤ ꯂꯝꯕꯤ ꯆꯠꯄ ꯑꯗꯨꯒꯨꯝꯕꯗ ꯑꯩꯈꯣꯏꯒꯤ ꯒꯥꯔꯤꯅ ꯊꯣꯝꯖꯤꯜꯂꯒ ꯁꯤꯕ ꯃꯁꯤꯡ ꯍꯦꯟꯒꯠꯍꯟꯕ ꯑꯗꯨꯝꯕ ꯃꯁꯥꯟꯅ ꯃꯈꯜ ꯑꯃꯅꯤ ꯑꯗ ꯑꯅꯧ ꯑꯅꯧꯕ ꯒꯦꯝꯁꯤꯡꯁꯤ ꯌꯥꯝꯅ ꯂꯩꯈ꯭ꯔꯦ ꯃꯁꯤꯡ ꯌꯥꯝ ꯄꯜꯂꯨꯗ꯭ꯔꯒꯁꯨ ꯑꯩꯈꯣꯏꯒꯤ ꯂꯩꯔꯤꯕ ꯍꯧꯖꯤꯛ ꯍꯧꯖꯤꯛꯀꯤ ꯒꯦꯝꯗ ꯍꯥꯏꯔꯒꯅ ꯐꯨꯠꯕꯣꯜ ꯃꯁꯥꯟꯅ ꯃꯣꯕꯥꯏꯜꯗ ꯑꯩꯈꯣꯏꯒꯤ ꯁꯥꯟꯅꯕ ꯒꯦꯝ ꯑꯗꯨꯒ ꯑꯩꯈꯣꯏꯒꯤ ꯀ꯭ꯔꯤꯀꯦꯠꯁꯨ ꯂꯩꯔꯦ ꯃꯣꯕꯥꯏꯜꯗ ꯁꯥꯅꯕ ꯑꯗꯨꯒꯨꯝꯕ ꯀꯌꯥꯁꯤ ꯂꯩꯕꯅꯤꯅ ꯍꯧꯖꯤꯛꯇꯤ ꯍꯧꯖꯤꯛ ꯑꯉꯥꯡꯒꯤ ꯑꯅꯧ ꯑꯅꯧꯕ ꯒꯦꯝꯁꯤꯡ ꯑꯁꯤ ꯁꯥꯟꯅꯔꯒ ꯑꯩꯈꯣꯏꯒꯤ ꯃꯇꯝ ꯂꯦꯟꯕ ꯍꯥꯏꯕꯗꯣ ꯍꯥꯏꯒꯗ꯭ꯔꯥ ꯑꯉꯥꯝꯁꯤꯡꯒꯤ ꯑꯣꯏꯅꯗꯤ ꯑꯉꯥꯡꯁꯤꯡꯗ ꯅꯣꯂꯦꯁꯁꯨ ꯋꯥꯡꯈꯠꯍꯟꯕ